ꯇꯤꯟ ꯀꯥꯡꯅ ꯆꯤꯛꯄ ꯃꯇꯝꯗ ꯑꯩꯈꯣꯏꯅ ꯇꯧꯅꯔꯤꯕꯁꯦ ꯍꯥꯏ ꯇꯥꯔꯗꯤ ꯀꯔꯤꯅꯣ ꯑꯩꯈꯣꯏꯒꯤ ꯖꯒꯥꯗꯨꯏꯗꯨꯗ ꯉꯁꯥꯏꯒꯤ ꯁꯥꯒꯠꯂꯤꯕ ꯃꯐꯝꯗꯣ ꯀꯩꯅꯣꯒꯨꯝꯅ ꯎꯟꯒꯨꯝꯕꯅ ꯊꯣꯝꯕꯤꯕꯒꯨꯝꯕ ꯁꯨꯃꯥꯏꯅ ꯇꯧꯋꯦ ꯑꯗꯒꯤ ꯈꯣꯏꯒꯨꯝꯕꯅ ꯆꯤꯛꯄ ꯇꯥꯔꯁꯨ ꯄꯥꯡꯈꯣꯛꯂꯥ ꯍꯥꯏꯅ ꯄꯥꯝꯕꯤ ꯑꯃ ꯂꯩ ꯑꯗꯨꯒꯤ ꯄꯥꯝꯕꯤꯗꯣ ꯀꯛꯊꯠꯂꯒ ꯃꯥꯒꯤ ꯃꯈꯣꯝꯒꯤ ꯁꯔꯨꯛ ꯍꯥꯏꯕ ꯇꯥꯔꯦ ꯑꯗꯨꯏꯗꯣ ꯃꯐꯝꯗꯨꯗ ꯅꯩꯕꯒꯨꯝꯕ ꯇꯩꯁꯟꯕꯒꯨꯝꯕ ꯑꯗꯣ ꯑꯩꯈꯣꯏꯅ ꯀꯟꯅ ꯑꯗꯨꯃꯥꯏꯅ ꯇꯧꯋꯦ ꯑꯗꯨꯃꯥꯏꯅ ꯀꯟꯅ ꯑꯩꯈꯣꯏ ꯁꯤꯗꯤ ꯉꯁꯥꯏꯒꯤ ꯗꯥꯛꯇꯔ ꯂꯥꯞꯄ ꯃꯐꯝꯒꯨꯝꯕ ꯀꯩꯒꯨꯝꯕ ꯑꯣꯏꯔꯀꯥꯟꯗ ꯈꯨꯗꯛ ꯈꯨꯗꯛꯀꯤ ꯑꯍꯥꯟꯕꯒꯤ ꯀꯩꯅꯣ ꯍꯥꯏ ꯇꯥꯔꯦ ꯂꯥꯏꯌꯦꯡ ꯄꯊꯥꯞ ꯑꯗꯨꯃꯥꯏꯅ ꯆꯠꯅꯩ